ꯑꯍꯜ ꯑꯣꯏꯔꯕ ꯃꯤꯑꯣꯏꯁꯤꯡꯅ ꯃꯔꯨꯑꯣꯏꯅ ꯁꯥꯟꯅꯕ ꯃꯁꯥꯟꯅꯁꯤꯡꯗꯤ ꯑꯍꯥꯟꯕꯗ ꯑꯌꯨꯛ ꯉꯟꯅ ꯍꯧꯕ ꯑꯗꯨꯒ ꯋꯥꯛꯀꯤꯡ ꯆꯠꯄ ꯅꯨꯃꯤꯗꯥꯡꯋꯥꯏꯔꯝꯗꯁꯨ ꯋꯥꯛꯀꯤꯡ ꯆꯠꯄ ꯃꯁꯥꯗ ꯊꯕꯛ ꯌꯥꯝꯅ ꯋꯥꯍꯟꯗꯕ ꯋꯥꯛꯀꯤꯡꯒꯤ ꯅꯨꯡꯉꯥꯏꯕ ꯍꯨꯃꯥꯡ ꯈꯔ ꯈꯔ ꯇꯥꯍꯟꯕꯒꯤ ꯅꯨꯡꯉꯥꯏꯕ ꯑꯗꯨ ꯈꯪꯍꯟꯕ ꯑꯗꯨꯒ ꯃꯈꯣꯏꯅ ꯌꯣꯒ ꯁꯥꯟꯅꯔꯒꯁꯨ ꯌꯥꯝꯅ ꯍꯥꯔꯠ ꯑꯣꯏꯅ ꯁꯥꯟꯅꯗꯕꯤꯗ ꯃꯁꯥꯗ ꯅꯨꯡꯉꯥꯏꯅꯕ ꯃꯑꯣꯡꯗ ꯁꯥꯅꯍꯟꯕ ꯋꯥꯛꯀꯤꯡ ꯆꯠꯂꯒꯁꯨ ꯌꯥꯝꯅ ꯁꯥꯡꯅ ꯆꯠꯍꯟꯗꯕ ꯃꯔꯝꯗꯤ ꯁꯥꯡꯅ ꯆꯠꯂꯒꯗ ꯈꯨꯎꯒꯤ ꯑꯅꯥꯕꯒꯨꯝꯕ ꯂꯥꯛꯄꯁꯨ ꯌꯥꯏ ꯑꯗꯨꯅ ꯑꯍꯜ ꯑꯣꯏꯔꯕ ꯃꯇꯝꯗ ꯁꯥꯟꯅꯕ ꯑꯁꯤꯗꯤ ꯌꯣꯒꯒꯨꯝꯕ ꯋꯥꯛꯀꯤꯡꯒꯨꯝꯕꯅ ꯑꯌꯥꯝꯕꯅ ꯑꯣꯏꯒꯅꯤ ꯃꯔꯝꯒꯤ ꯑꯇꯣꯞꯄ ꯃꯁꯥꯟꯅꯁꯤꯡꯒꯤ ꯆꯦꯟ ꯆꯣꯡꯅꯕꯗꯨꯗꯤ ꯃꯈꯣꯏꯗ ꯏꯅꯔꯖꯤ ꯌꯥꯝꯅ ꯆꯪꯕꯅꯤꯅ ꯃꯣꯏ ꯃꯁꯥꯗ ꯑꯋꯥꯕ ꯑꯣꯏꯔꯛꯀꯅꯤ ꯑꯗꯨꯅ ꯑꯍꯜ ꯍꯥꯏꯕꯁꯤꯅ ꯁꯥꯟꯅꯕꯗ ꯈ꯭ꯋꯥꯏ ꯐꯕꯗꯤ ꯌꯣꯒꯒ ꯋꯥꯛꯀꯤꯡ ꯆꯠꯄꯒ